ꯑꯩꯈꯣꯏꯒꯤ ꯀꯛꯆꯤꯡꯒꯤ ꯑꯣꯏꯕ ꯏꯅꯥꯠꯇ ꯑꯩꯈꯣꯏꯅ ꯈ꯭ꯋꯥꯏꯗꯒꯤ ꯄꯥꯝꯖꯅ ꯑꯃꯗꯤ ꯌꯥꯝꯅ ꯐꯖꯩ ꯍꯥꯏꯅ ꯂꯧꯖꯕ ꯈꯨꯗꯩ ꯅꯨꯄꯥꯁꯤꯡꯅ ꯁꯦꯠꯄ ꯃꯁꯤ ꯌꯥꯝꯅ ꯈꯦꯅꯩ ꯃꯁꯤꯒꯤ ꯈꯨꯁꯦꯠꯁꯨ ꯌꯥꯝꯅ ꯈꯦꯅꯩ ꯃꯁꯤꯅ ꯑꯩꯈꯣꯏꯅ ꯏꯕꯟ ꯁꯥꯟꯅ ꯈꯣꯠꯅꯕꯗ ꯐꯤꯖꯤꯀꯦꯜꯂꯤ ꯌꯥꯝꯅ ꯆꯪꯕ ꯀꯩꯅꯣꯗꯁꯨ ꯃꯁꯤ ꯌꯥꯝꯅ ꯑꯗꯨꯃꯛ ꯄꯥꯝꯕꯩ ꯑꯣꯏ ꯃꯁꯤ ꯆꯥꯎꯈꯠꯍꯟꯅꯤꯡꯉꯤ ꯃꯁꯤ ꯑꯃꯨꯛ ꯑꯅꯧꯕ ꯃꯈꯜ ꯃꯈꯜꯒꯤ ꯆꯥꯎꯈꯠꯄꯒꯤ ꯈꯣꯡꯊꯥꯡꯗ ꯃꯁꯤ ꯄꯨꯊꯣꯛꯅꯤꯡꯏ